ꯑꯍꯥꯟꯕꯗ ꯍꯣꯡꯂꯛꯂꯤꯕ ꯑꯏꯪ ꯑꯁꯥ ꯍꯥꯏꯁꯦ ꯑꯩꯉꯣꯟꯗ ꯑꯉꯥꯎꯕ ꯑꯃ ꯂꯩ ꯑꯏꯪ ꯑꯁꯥꯁꯤꯗꯤ ꯑꯗꯨꯝ ꯑꯍꯣꯡꯕ ꯅꯥꯏꯒꯅꯤ ꯍꯣꯡꯁꯨ ꯍꯣꯡꯒꯅꯤ ꯍꯣꯡꯍꯟꯗꯕꯁꯨ ꯉꯝꯃꯣꯏ ꯑꯗꯨꯕꯨ ꯁꯤꯗ ꯍꯦꯟꯅ ꯍꯦꯟꯅ ꯃꯇꯝ ꯃꯇꯝꯒꯤ ꯑꯣꯏꯕ ꯁꯨꯅꯥ ꯆꯥꯅꯕꯁꯤꯡꯗ ꯍꯣꯡꯍꯜꯂꯛꯏꯕꯁꯤꯗꯤ ꯑꯇꯩ ꯑꯃꯠꯇ ꯅꯠꯇꯦ ꯃꯤꯑꯣꯏꯕ ꯑꯩꯈꯣꯏꯅꯅꯤ ꯀꯔꯝꯅ ꯍꯥꯏꯔ ꯀꯥꯟꯗ ꯎ ꯋꯥ ꯄꯥꯝꯕꯤ ꯀꯛꯊꯠꯄ ꯐꯦꯛꯇ꯭ꯔꯤ ꯃꯌꯥꯝ ꯑꯃ ꯂꯤꯡꯈꯠꯂꯛꯄ ꯑꯗꯨꯒꯨꯝꯕꯗꯨꯅ ꯃꯔꯝ ꯑꯣꯏꯔ ꯀꯥꯟꯗꯨꯗ ꯑꯏꯪ ꯑꯥꯁꯥꯁꯦ ꯍꯣꯡꯕꯗ ꯃꯈꯣꯏꯅ ꯍꯦꯟꯅ ꯍꯦꯟꯅ ꯃꯇꯦꯡ ꯄꯥꯡꯁꯤꯟꯕ ꯍꯦꯟꯅ ꯍꯦꯟꯅ ꯁꯥꯎꯖꯤꯟꯕ ꯍꯥꯏꯕ ꯄꯣꯠꯇꯨꯅꯤ ꯃꯁꯤꯅ ꯃꯔꯝ ꯑꯣꯏꯔ ꯀꯥꯟꯗ ꯅꯣꯡꯃꯒꯤ ꯑꯣꯏꯅ ꯂꯧꯎ ꯁꯤꯡꯎ ꯇꯧꯖꯔꯒ ꯂꯩꯖꯔꯤꯕ ꯅꯣꯡꯃꯒꯤ ꯑꯣꯏꯅ ꯖꯒꯥ ꯈꯔꯗ ꯑꯦꯒ꯭ꯔꯤꯀꯜꯆꯔꯒꯤ ꯂꯥꯏꯟꯗ ꯊꯕꯛ ꯇꯧꯖꯔꯤꯕꯁꯤꯡꯗ ꯑꯄꯟꯕ ꯑꯌꯦꯠꯄ ꯑꯀꯥꯏꯕ ꯃꯌꯥꯝ ꯑꯃ ꯄꯤꯕꯤꯔꯤ ꯁꯤꯅ ꯄꯤꯔꯤꯕ ꯁꯥꯐꯨ ꯁꯤꯡꯁꯤ ꯀꯗꯥꯏꯗꯒꯤ ꯂꯥꯛꯄꯅꯣ ꯍꯥꯏꯔꯒꯗꯤ ꯑꯏꯪ ꯑꯁꯥ ꯍꯣꯡꯂꯛꯄ ꯑꯗꯨꯗꯒꯤꯅꯤ ꯏꯆꯥꯎ ꯏꯀꯪ ꯃꯌꯥꯝ ꯑꯃ ꯊꯣꯛꯏ ꯅꯣꯡꯂꯩ ꯅꯨꯡꯁꯤꯠ ꯃꯌꯥꯝ ꯑꯃ ꯇꯧꯏ ꯂꯣꯏꯅ ꯂꯣꯏꯅꯅ ꯍꯥꯏꯔꯤꯕ ꯃꯌꯥꯝꯁꯤꯡ ꯑꯁꯤꯅ ꯑꯩꯈꯣꯏꯒꯤ ꯉꯁꯤꯒꯤ ꯍꯤꯡꯕꯒꯤ ꯑꯣꯏꯕ ꯂꯧꯎ ꯁꯤꯡꯎꯒꯤ ꯑꯣꯏꯕ ꯑꯦꯒ꯭ꯔꯤꯀꯜꯆꯔꯒꯤ ꯍꯤꯔꯝꯁꯤꯗ ꯌꯥꯝꯅ ꯏꯝꯄꯦꯛ ꯁꯥꯐꯨ ꯑꯃ ꯀꯟꯅ ꯄꯤꯕꯤꯔꯤ ꯃꯇꯝ ꯆꯥꯅ ꯅꯣꯡ ꯇꯥꯗꯕꯅ ꯃꯔꯝ ꯑꯣꯏꯔ ꯀꯥꯟꯗ ꯂꯧꯃꯤꯁꯤꯡꯅ ꯋꯥꯅ ꯋꯥꯅ ꯏꯁꯤꯡ ꯑꯣꯏꯅ ꯂꯩꯔꯒ ꯆꯤꯡꯅꯔꯒ ꯂꯥꯞꯅ ꯂꯥꯞꯅ ꯄꯩꯁꯥ ꯃꯌꯥꯝ ꯑꯃ ꯊꯥꯗꯔꯒ ꯈꯣꯡꯕꯥꯟꯗ ꯅꯥꯂꯥꯗ ꯏꯁꯤꯡ ꯇꯞꯅ ꯇꯞꯅ ꯄꯨꯔꯛꯑꯒ ꯄꯨꯔꯛꯅꯕ ꯍꯣꯠꯅꯔꯒ ꯌꯥꯝ ꯀꯟꯅ ꯍꯣꯠꯅꯔꯤ ꯍꯥꯏꯕ ꯄꯣꯠꯇꯨꯅꯤ ꯃꯁꯤ ꯀꯔꯤꯒꯨꯝꯕ ꯃꯤꯑꯣꯏꯕ ꯑꯩꯈꯣꯏꯅ ꯇꯧꯔꯝꯗꯕ ꯇꯥꯔꯒꯗꯤ ꯃꯤꯑꯣꯏꯕ ꯑꯩꯈꯣꯏꯅ ꯎ ꯋꯥꯒꯨꯝꯕ ꯌꯥꯟꯊꯠꯄ ꯀꯛꯊꯠꯄ ꯂꯦꯟꯊꯠꯄ ꯑꯁꯤꯒꯨꯝꯕ ꯑꯃꯠꯇ ꯇꯧꯔꯝꯗꯕ ꯇꯥꯔꯒꯗꯤ ꯗꯔꯀꯥꯔ ꯑꯣꯏꯕ ꯈꯛꯇꯪ ꯑꯩꯈꯣꯏꯒꯤ ꯉꯁꯤ ꯉꯁꯤ ꯍꯤꯡꯕꯗ ꯆꯪꯒꯗꯧꯕ ꯗꯔꯀꯥꯔ ꯑꯣꯏꯕ ꯈꯛꯇꯪ ꯇꯧꯔꯝꯕ ꯇꯥꯔꯒꯗꯤ ꯑꯁꯤꯒꯨꯝꯕ ꯁꯃꯁ꯭ꯌꯥꯁꯤꯡ ꯑꯁꯦ ꯑꯃꯠꯇ ꯊꯦꯡꯅꯔꯝꯂꯣꯏ ꯍꯥꯏꯅ ꯈꯟꯖꯩ ꯑꯗꯨꯒ ꯂꯧꯃꯤ ꯑꯃꯅ ꯉꯁꯤꯒꯤ ꯑꯣꯏꯕ ꯅꯣꯡꯃꯗ ꯊꯦꯡꯅꯔꯤꯕ ꯑꯋꯥ ꯅꯨꯡꯉꯥꯏ ꯍꯥꯏꯖꯕ ꯃꯣꯏꯗ ꯁꯃꯁ꯭ꯌꯥ ꯑꯣꯏꯕ ꯈꯔ ꯍꯥꯏꯔꯒꯗꯤ ꯃꯇꯝ ꯆꯥꯅ ꯅꯣꯡ ꯆꯨꯗꯕꯗꯨꯅ ꯃꯔꯝ ꯑꯣꯏꯔ ꯀꯥꯟꯗ ꯏꯁꯤꯡ ꯐꯖꯅ ꯂꯩꯇꯕ ꯏꯁꯤꯡ ꯐꯖꯅ ꯊꯥꯖꯤꯟꯅꯤꯡꯕ ꯏꯁꯤꯡ ꯐꯖꯅ ꯂꯩꯍꯟꯅꯤꯡꯕ ꯃꯇꯝꯗ ꯏꯁꯤꯡ ꯂꯩꯇꯕꯗꯨꯅ ꯃꯔꯝ ꯑꯣꯏꯔꯒ ꯂꯩꯔ ꯂꯩꯔꯒ ꯁꯤꯖꯤꯟꯅꯕ ꯂꯩꯔ ꯂꯩꯔꯒ ꯍꯣꯠꯅꯕ ꯋꯥꯅ ꯋꯥꯅ ꯁꯤꯖꯤꯟꯅꯕ ꯏꯀ꯭ꯋꯤꯞꯃꯦꯟꯁ ꯃꯌꯥꯝ ꯑꯃ ꯊꯥꯗꯔꯒ ꯋꯥꯅ ꯋꯥꯅ ꯁꯤꯖꯤꯟꯅꯕꯗꯨꯅ ꯃꯔꯝ ꯑꯣꯏꯔꯒ ꯐꯔꯃꯔꯁꯤꯡꯗ ꯂꯧꯃꯤꯁꯤꯡꯗ ꯍꯦꯟꯅ ꯍꯦꯟꯅ ꯑꯩꯈꯣꯏꯒꯤ ꯄꯩꯁꯥꯁꯦ ꯍꯦꯟꯅ ꯍꯦꯟꯅ ꯆꯪꯍꯟꯕ ꯍꯦꯟꯅ ꯍꯦꯟꯅ ꯆꯪꯕ ꯑꯃꯁꯨ ꯑꯣꯏꯔꯛꯂꯤ ꯀꯅꯥꯅ ꯈꯪꯕꯅꯣ ꯉꯁꯤꯗꯒꯤ ꯆꯥꯛ ꯇꯥꯡꯕ ꯑꯃꯨꯛ ꯂꯥꯛꯄꯁꯨ